ꯑꯩꯅ ꯍꯥꯏꯖꯧ ꯍꯥꯏꯔꯒꯗꯤ ꯌꯦꯟ ꯉꯥꯅꯨ ꯂꯣꯏꯕ ꯍꯥꯏꯕꯁꯦ ꯑꯩꯈꯣꯏꯅ ꯀꯔꯝꯅ ꯁꯧꯒꯠꯀꯗꯒꯦ ꯍꯥꯏꯕꯗ ꯌꯦꯟ ꯉꯥꯅꯨꯁꯦ ꯑꯩꯒꯤ ꯑꯣꯏꯅꯗꯤ ꯌꯨꯝꯗ ꯈꯔꯗꯤ ꯂꯣꯏꯖꯩ ꯂꯣꯏꯖꯕꯁꯦ ꯑꯩ ꯆꯥꯎꯅꯗꯤ ꯇꯧꯖꯗꯦ ꯑꯗꯨ ꯄꯣꯜꯇ꯭ꯔꯤ ꯐꯥꯝ ꯀꯩꯀꯥ ꯇꯧꯕꯁꯤꯡꯒꯤ ꯑꯣꯏꯅꯗꯤ ꯌꯥꯝꯅ ꯐꯖꯅ ꯇꯧꯕ ꯌꯥꯏ ꯌꯥꯏ ꯍꯥꯏꯕꯗꯤ ꯃꯥꯕꯨ ꯐꯒꯠꯅꯕ ꯍꯣꯠꯅꯕꯗ ꯑꯩꯈꯣꯏꯅ ꯂꯨꯅ ꯅꯥꯟꯅ ꯑꯩꯈꯣꯏ ꯈꯔꯗꯤ ꯋꯥꯕ ꯇꯥꯔꯦ ꯃꯥꯒꯤꯗꯤ ꯁꯦꯕꯥ ꯈꯔ ꯆꯪꯉꯤ ꯂꯨꯕ ꯅꯥꯟꯕꯤꯔꯒꯗꯤ ꯑꯩꯈꯣꯏꯒꯤ ꯃꯁꯥꯗ ꯀꯩꯁꯨ ꯅꯥꯗꯕ ꯌꯦꯛꯇꯕ ꯑꯣꯏꯒꯜꯂꯤ ꯃꯣꯠꯂꯒꯗꯤ ꯆꯃꯣꯠ ꯆꯅꯥꯏꯔꯒꯗꯤ ꯌꯦꯟ ꯉꯥꯅꯨ ꯌꯦꯟ ꯍꯥꯏꯕꯁꯤꯗꯤ ꯃꯥꯗꯤ ꯌꯥꯝꯅ ꯁꯤꯒꯜꯂꯤ ꯁꯤꯒꯟꯕ ꯃꯔꯝ ꯑꯣꯏꯕꯅ ꯑꯩꯈꯣꯏꯅ ꯀꯪꯅ ꯊꯝꯕꯤꯕ ꯇꯥꯔꯦ ꯌꯦꯡꯒꯣꯟ ꯇꯣꯏꯅ ꯁꯦꯡꯕꯤꯕ ꯇꯥꯔꯦ ꯃꯊꯤ ꯃꯌꯨꯡꯗꯣ ꯑꯩꯈꯣꯏꯅ ꯋꯥꯏ ꯍꯥꯞꯄꯤꯗꯅ ꯃꯥꯒꯤ ꯀꯪꯅꯕ ꯈꯤꯇꯪ ꯆꯣꯠꯂꯛꯄꯗ ꯑꯆꯣꯠꯄ ꯂꯧꯊꯣꯛꯄꯤꯗꯅ ꯁꯦꯡꯕꯤꯗꯅ ꯅꯥꯟꯅ ꯊꯝꯃꯒꯗꯤ ꯑꯩꯈꯣꯏꯅ ꯃꯥꯕꯨ ꯐꯒꯠꯍꯟꯕ ꯌꯥꯏ ꯑꯗꯨ ꯑꯩꯈꯣꯏꯒꯤ ꯑꯣꯏꯅꯗꯤ ꯑꯩꯒꯤ ꯌꯨꯝꯗ ꯂꯣꯏꯖꯕꯅꯤꯅ ꯑꯣꯔꯒꯥꯅꯤꯛꯀꯤ ꯑꯣꯏꯕ ꯃꯥꯒꯤ ꯄꯣꯠꯁꯤꯡꯁꯦ ꯑꯩꯈꯣꯏꯅ ꯃꯆꯤꯟꯖꯥꯛꯁꯤꯡꯁꯦ ꯂꯩꯔꯒ ꯄꯤꯖꯩ ꯌꯨꯝꯗ ꯑꯩꯈꯣꯏꯅ ꯀꯣꯕꯤꯒꯨꯝꯕ ꯌꯦꯟꯗꯦꯝꯒꯨꯝꯕ ꯁꯣꯏꯕꯤꯗꯨꯅ ꯃꯥꯒꯤ ꯃꯆꯤꯟꯖꯥꯛꯇꯨꯒ ꯇꯣꯠꯂꯒ ꯆꯥꯛꯀꯨꯝꯕ ꯑꯔꯦꯝ ꯑꯄꯥꯁꯤꯡꯁꯦ ꯇꯣꯠꯂꯒ ꯑꯗꯨꯃꯥꯏꯅ ꯄꯤꯖ ꯄꯤꯊꯛꯇꯅ ꯇꯧꯔꯒ ꯑꯩꯈꯣꯏꯅ ꯑꯗꯨꯝ ꯑꯗꯨꯛꯀꯤ ꯃꯇꯤꯛꯇꯤ ꯑꯗꯨꯝ ꯁꯦꯝꯕꯤ ꯑꯗꯨꯕꯨ ꯄꯩꯁꯥ ꯇꯥꯟꯕ ꯌꯥꯕ ꯑꯩꯈꯣꯏꯅ ꯇꯟꯗ꯭ꯔꯒꯗꯤ ꯑꯩꯈꯣꯏꯅ ꯑꯃꯣꯠꯄ ꯍꯩꯅꯔꯒꯗꯤ ꯑꯗꯨꯝ ꯄꯩꯁꯥ ꯌꯥꯝꯅ ꯇꯥꯟꯕ ꯌꯥꯕ ꯄꯣꯠꯅꯤ ꯁꯤ ꯑꯩꯈꯣꯏꯅ ꯃꯆꯥ ꯑꯣꯜꯍꯜꯂꯒ ꯃꯆꯥ ꯊꯥꯕ ꯌꯥꯏ ꯌꯦꯔꯨꯝ ꯑꯣꯜꯍꯜꯂꯒ ꯌꯦꯔꯨꯝ ꯊꯥꯕ ꯌꯥꯏ ꯑꯗꯒꯤ ꯃꯆꯥ ꯆꯥꯎꯔꯛꯑꯀꯥꯟꯗꯗꯤ ꯄꯨꯟꯂꯞ ꯄꯨꯟꯂꯞ ꯊꯥꯕꯗꯁꯨ ꯑꯩꯈꯣꯏꯅ ꯌꯥꯝꯅ ꯐꯕ ꯁꯤꯟꯐꯝ ꯑꯃꯅꯤ ꯑꯗꯨꯕꯨ ꯑꯩꯈꯣꯏꯒꯤꯗꯤ ꯖꯒꯥ ꯖꯤꯒꯤ ꯂꯩꯇꯕꯅꯤꯅ ꯌꯨꯝꯗ ꯑꯩꯈꯣꯏꯅ ꯈꯔ ꯂꯣꯏꯖꯕꯁꯤꯗꯤ ꯑꯩꯈꯣꯏꯅ ꯁꯔꯀꯥꯔꯒꯤ ꯁꯥꯏꯠꯇꯒꯤ ꯑꯩꯈꯣꯏ ꯃꯇꯦꯡ ꯅꯨꯡꯗꯦꯡꯗꯤ ꯑꯃꯠꯇ ꯂꯧꯔꯨꯗ꯭ꯔꯦ ꯑꯩꯈꯣꯏꯅ ꯇꯣꯡꯉꯥꯟꯅ ꯐꯥꯝ ꯑꯣꯏꯅ ꯇꯧꯔꯨꯕ ꯅꯠꯇꯕꯅꯤꯅ ꯌꯨꯝꯗ ꯈꯔ ꯑꯗꯨꯝ ꯂꯣꯏꯖꯔꯒ ꯑꯗꯨꯝ ꯈꯔ ꯁꯤꯁꯤꯅ ꯑꯩꯈꯣꯏꯅ ꯃꯇꯦꯡ ꯃꯇꯦꯡ ꯌꯨꯝꯒꯤ ꯂꯩꯇ ꯂꯥꯏꯔꯗ ꯈꯔ ꯃꯇꯦꯡ ꯄꯥꯡꯅꯕꯁꯤ ꯅꯠꯇꯅ ꯑꯇꯣꯞꯄꯗꯤ ꯇꯧꯖꯗ꯭ꯔꯦ